ꯃꯅꯤꯄꯨꯔꯗ ꯑꯩꯈꯣꯏꯒꯤ ꯍꯔꯥꯎ ꯀꯨꯝꯍꯩꯒꯤ ꯃꯇꯤꯛ ꯃꯌꯥꯏ ꯈꯪꯅꯔꯤꯕ ꯃꯔꯨ ꯑꯣꯏꯕ ꯅꯥꯠꯀꯤ ꯑꯣꯏꯕ ꯊꯧꯔꯝꯁꯤꯡ ꯈꯔꯗꯪ ꯄꯟꯖꯔꯕꯗ ꯃꯅꯤꯄꯨꯔꯗ ꯂꯩꯔꯤꯕ ꯃꯤꯄꯨꯡ ꯃꯩꯇꯩ ꯄꯨꯝꯅꯃꯛꯀꯤ ꯀꯨꯝꯍꯩꯁꯤꯡꯒꯤ ꯃꯅꯨꯡꯗ ꯆꯥꯛꯀꯧꯕ ꯆꯩꯔꯥꯎꯕ ꯑꯃꯗꯤ ꯌꯥꯎꯁꯪ ꯑꯃꯗꯤ ꯂꯥꯏ ꯍꯔꯥꯎꯕ ꯅꯥꯠꯀꯤ ꯑꯣꯏꯕ ꯊꯧꯔꯝꯁꯤꯡ ꯄꯥꯡꯊꯣꯛꯅꯩ ꯈꯨꯗꯝ ꯑꯣꯏꯅ ꯍꯥꯏꯔꯕꯗ ꯃꯅꯤꯄꯨꯔꯗ ꯂꯩꯔꯤꯕ ꯍꯔꯥꯎ ꯀꯨꯝꯍꯩꯁꯤꯡꯒꯤ ꯃꯅꯨꯡꯗ ꯈ꯭ꯋꯥꯏꯗꯒꯤ ꯃꯌꯥꯝꯅ ꯄꯥꯝꯅꯔꯤꯕ ꯀꯨꯝꯍꯩ ꯑꯃ ꯑꯣꯏꯔꯤꯕ ꯃꯩꯇꯩꯒꯤ ꯑꯣꯏꯕ ꯗꯔꯃꯒ ꯃꯔꯤ ꯂꯩꯅꯕ ꯆꯩꯔꯥꯎꯕ ꯆꯩꯔꯥꯎꯕ ꯍꯥꯏꯕꯁꯤ ꯆꯍꯤ ꯑꯃꯒꯤ ꯃꯅꯨꯡꯗ ꯏꯍꯥꯟ ꯍꯥꯟꯕ ꯆꯍꯤ ꯍꯧꯕ ꯍꯥꯏꯕꯗꯤ ꯁꯖꯤꯕꯨꯒꯤ ꯅꯣꯡꯃ ꯄꯥꯟꯕ ꯅꯨꯃꯤꯠ ꯑꯁꯤꯗ ꯄꯥꯡꯊꯣꯛꯅꯩ ꯍꯥꯏꯔꯤꯕ ꯆꯩꯔꯥꯎꯕ ꯑꯁꯤꯗ ꯃꯩꯇꯩꯁꯤꯡꯒꯤ ꯑꯣꯏꯕ ꯃꯊꯦꯜ ꯂꯨꯛꯀꯣꯏ ꯑꯅꯧ ꯑꯄꯦꯜ ꯆꯍꯤ ꯑꯃꯗ ꯏꯍꯥꯟ ꯍꯥꯟꯅ ꯊꯣꯂꯛꯄ ꯑꯅꯧꯕ ꯃꯅꯥ ꯃꯁꯤꯡꯁꯤꯡꯁꯤ ꯏꯁꯣꯔꯗ ꯂꯥꯏꯅꯤꯡꯊꯧ ꯑꯃꯗꯤ ꯂꯩꯃꯔꯦꯜ ꯁꯤꯗ ꯀꯠꯆꯗꯨꯅ ꯆꯥꯖꯔꯕ ꯊꯣꯡꯊꯥꯛꯄ ꯇꯧꯔꯒ ꯑꯩꯈꯣꯏꯒꯤ ꯀꯅꯥꯃꯠꯇ ꯆꯥꯗ꯭ꯔꯤꯉꯩꯗ ꯊꯣꯡꯒꯥꯜꯗ ꯊꯥꯗꯣꯛꯇꯨꯅ ꯃꯌꯥꯝ ꯆꯍꯤ ꯑꯃꯒꯤ ꯑꯣꯏꯕ ꯐꯠꯇꯕ ꯍꯣꯏ ꯍꯥꯎꯊꯤ ꯑꯃꯗꯤ ꯂꯝꯗꯨꯕꯨ ꯀꯣꯟꯕꯤꯔꯤꯕ ꯏꯕꯨꯙꯧ ꯏꯕꯦꯟꯙꯧꯗ ꯀꯠꯆꯗꯨꯅ ꯆꯍꯤꯒꯤ ꯑꯐ ꯐꯠꯇ ꯄꯨꯝꯅꯃꯛ ꯁꯤꯟꯅꯕꯤꯈꯤ ꯑꯃꯗꯤ ꯃꯗꯨ ꯂꯣꯏꯔꯕ ꯃꯇꯨꯡꯗ ꯆꯍꯤꯗꯨꯒꯤ ꯏꯃꯨꯡꯗꯨꯒꯤ ꯑꯣꯏꯕ ꯑꯍꯜꯁꯤꯡꯅ ꯆꯥꯛꯇꯨ ꯏꯀꯣꯏ ꯀꯣꯏꯅ ꯆꯥꯃꯤꯟꯅꯗꯨꯅ ꯊꯪꯅꯔꯤꯕ ꯌꯨꯝꯊꯪꯅꯕ ꯃꯤꯑꯣꯏ ꯈꯨꯗꯤꯡꯃꯛꯇ ꯑꯦꯟꯁꯥꯡ ꯃꯊꯦꯜ ꯃꯊꯦꯜ ꯌꯦꯟ ꯊꯤꯟꯗꯣꯛ ꯊꯤꯟꯖꯤꯟ ꯇꯧꯗꯨꯅ ꯃꯈꯣꯏꯒꯤꯁꯨ ꯑꯩꯈꯣꯏꯗ ꯊꯤꯜꯂꯛꯄ ꯑꯩꯈꯣꯏꯅꯁꯨ ꯃꯈꯣꯏꯗ ꯊꯤꯟꯕ ꯑꯁꯤ ꯊꯥꯏꯅꯒꯤ ꯃꯩꯇꯩꯁꯤꯡꯒꯤ ꯇ꯭ꯔꯦꯗꯤꯁꯅꯦꯜ ꯑꯣꯏꯕ ꯀꯨꯝꯍꯩ ꯃꯈꯜ ꯑꯃꯅꯤ ꯃꯁꯤꯅ ꯆꯥꯛ ꯆꯥꯕ ꯂꯣꯏꯔꯕ ꯃꯇꯨꯡꯗ ꯆꯩꯔꯥꯎ ꯆꯤꯡ ꯀꯥꯕ ꯍꯥꯏꯗꯅ ꯆꯤꯡꯗ ꯀꯥꯗꯨꯅ ꯉꯁꯥꯏ ꯑꯩꯈꯣꯏꯅ ꯆꯥꯈꯤꯕ ꯊꯛꯈꯤꯕ ꯄꯨꯝꯅꯃꯛ ꯇꯨꯝꯅꯕ ꯇꯨꯝꯍꯟꯕ ꯉꯝꯕ ꯏꯁꯣꯔꯕꯨ ꯈꯨꯔꯨꯝꯖꯕꯁꯨ ꯑꯣꯏꯅꯁꯨ ꯆꯠꯅꯕꯤꯒꯤ ꯑꯣꯏꯕ ꯂꯩ